ꯍꯦꯜꯂꯣ ꯑꯣ ꯑꯩꯈꯣꯏꯁꯦ ꯑꯗꯨꯝ ꯄꯪꯂꯩꯗ ꯂꯩꯔꯤ ꯍꯥꯏ ꯇꯥꯔꯦ ꯏꯕꯨꯡꯉꯣ ꯍꯣꯏꯗꯤ ꯀꯃꯥꯏ ꯇꯧꯔꯤ ꯑꯣ ꯀꯥ ꯀꯔꯤꯝꯇ ꯇꯧꯗꯦ ꯑꯩꯈꯣꯏꯅ ꯋꯥꯜ ꯈꯔ ꯆꯟꯁꯜꯂꯦ ꯆꯟꯁꯜꯕꯗꯣ ꯏꯕꯨꯡꯉꯣ ꯍꯣꯏ ꯂꯩꯔꯤꯉꯩꯗꯗꯤ ꯐꯖꯅ ꯑꯩꯈꯣꯏꯁꯦ ꯉꯥꯛ ꯁꯦꯟꯕꯤꯗꯅ ꯅꯤꯡꯉꯣꯜ ꯉꯥꯛꯇꯒ ꯄꯣꯛꯄꯗꯣ ꯑꯗꯣ ꯍꯧꯖꯤꯛ ꯊꯪꯅꯔꯤꯕ ꯌꯨꯝ ꯊꯪꯅꯔꯤꯕꯁꯤꯗꯤ ꯃꯕꯨꯛ ꯈꯔ ꯂꯨꯏꯅꯦꯍꯦ ꯂꯩꯃꯤꯟꯅꯕ ꯈꯔ ꯅꯨꯡꯉꯥꯏꯇꯦ ꯅꯣꯏꯒ ꯂꯩꯃꯤꯟꯅꯔꯤꯉꯩ ꯃꯇꯝꯗꯗꯤ ꯅꯨꯡꯉꯥꯏꯅ ꯂꯩꯃꯤꯟꯅꯔꯝꯃꯦ ꯍꯧꯖꯤꯛꯇꯤ ꯃꯣꯏꯁꯤꯡꯗꯣ ꯃꯕꯨꯛ ꯈꯔ ꯂꯨꯏꯅꯦ ꯑꯣ ꯅꯣꯏ ꯅꯣꯏꯁꯨ ꯂꯥꯛꯑꯣ ꯀꯩꯅꯣ ꯅꯣꯡꯃꯗꯤ ꯑꯣ ꯅꯨꯄꯥꯅ ꯑꯣ ꯑꯣ ꯑꯣ ꯑꯣ ꯑꯩꯈꯣꯏ ꯍꯥꯟꯅ ꯈꯣꯡꯕꯥꯟꯗꯣ ꯑꯣ ꯐꯨꯟꯗꯦ ꯐꯨꯟꯗꯦ ꯑꯗꯨꯗꯣ ꯐꯨꯟꯗꯕꯤꯗꯅꯦ ꯂꯝꯗꯣ ꯑꯣꯟꯊꯣꯛꯅꯔꯦ ꯑꯗꯨꯒꯅꯦ ꯑꯩꯅ ꯋꯥꯜ ꯃꯇꯦꯛ ꯑꯃ ꯆꯟꯁꯟꯕꯅꯦꯕ ꯑꯗꯩꯗꯨꯗ ꯃꯣꯁꯤꯡꯗꯨꯅ ꯅꯣꯏ ꯂꯩꯇꯕꯗꯨꯗ ꯃꯣꯏꯁꯦ ꯂꯝꯗꯣ ꯐꯖꯅ ꯑꯩꯈꯣꯏꯅꯗꯤ ꯅꯣꯏꯁꯨ ꯑꯩꯈꯣꯏꯁꯨ ꯍꯥꯟꯅ ꯂꯩꯃꯤꯟꯅꯔꯤꯉꯩꯗ ꯑꯩꯈꯣꯏ ꯏꯆꯤꯜ ꯏꯎꯄꯥ ꯗꯨꯃꯥꯏꯅ ꯂꯩꯃꯤꯟꯅꯕꯅꯤꯅ ꯑꯩꯅꯗꯤ ꯏꯆꯝ ꯆꯝꯅ ꯑꯗꯨꯝ ꯈꯥꯖꯜꯂꯨꯕ ꯆꯟꯁꯟꯕ ꯑꯗꯩꯗꯨꯗ ꯃꯣꯏꯅ ꯅꯣꯏ ꯂꯥꯛꯑ ꯀꯥꯟꯗ ꯀꯩꯅꯣ ꯇꯧꯁ ꯍꯥꯏꯅ ꯍꯥꯏꯕ ꯆꯟꯁꯜꯂꯒ ꯈꯔ ꯑꯃꯗꯤ ꯆꯟꯗꯅ ꯂꯩꯔꯤꯌꯦꯕ ꯑꯗꯨ ꯅꯣꯏ ꯂꯥꯛꯑ ꯀꯥꯟꯗ ꯑꯝꯛꯇ ꯌꯦꯡꯃꯤꯟꯅꯁꯦ ꯂꯥꯛꯑꯣ ꯑꯗꯨꯒ ꯆꯟꯁꯟꯁꯦꯕ ꯑꯣ ꯍꯧꯔꯤ ꯍꯧꯔꯤ ꯑꯃꯠꯇ ꯀꯩꯅꯣ ꯇꯧꯗꯦ ꯌꯥꯟꯗꯔꯤ ꯑꯗꯨꯁꯨ ꯌꯥꯟꯊꯠꯂꯣ ꯍꯥꯏꯔꯣ ꯈꯥꯏꯕꯒꯤ ꯋꯥꯕꯨꯗꯤ ꯀꯔꯤꯒꯤ ꯌꯥꯗꯅꯤꯒꯦ ꯑꯗꯨ ꯑꯣꯏꯁꯨ ꯎꯖꯥꯎꯗꯨꯃ ꯊꯝꯕꯗꯨꯅꯗꯤ ꯑꯩꯉꯣꯟꯗ ꯀꯥꯟꯅꯔꯤꯕ ꯅꯨꯡꯁꯤꯠ ꯅꯨꯡꯁꯥꯁꯨ ꯉꯥꯛꯏꯕ ꯑꯗꯩꯒꯤꯗꯤ ꯑꯩꯈꯣꯏ ꯂꯝ ꯉꯝꯈꯩꯁꯨ ꯈꯪꯉꯤꯗꯅ ꯑꯗꯨꯒꯤ ꯌꯥꯟꯂꯔꯣꯏꯁꯤꯔ ꯍꯥꯏꯕ ꯑꯣ ꯑꯣ ꯑꯗꯨꯗꯤ ꯀꯔꯤꯝꯇ ꯇꯧꯗꯦ ꯑꯣ ꯅꯪꯅ ꯀꯔꯤ ꯀꯔꯤ ꯍꯣꯠꯅꯔꯤꯕ ꯍꯧꯖꯤꯛ ꯑꯣ ꯀꯥꯟꯅꯗꯔꯦ ꯑꯣ ꯅꯪꯒꯤ ꯊꯕꯛꯇꯨꯅ ꯀꯥꯟꯅꯗꯕ ꯑꯣꯏꯔꯒꯗꯤꯀꯣ ꯁꯤꯗ ꯁꯤꯗ ꯂꯥꯛꯑꯣ ꯁꯤꯗ ꯂꯥꯛꯑꯒ ꯀꯔꯤ ꯀꯔꯤꯅꯣ ꯇꯧꯁꯤ ꯏꯕꯨꯡꯉꯣ ꯅꯣꯏ ꯂꯩꯇꯕꯁꯤ ꯌꯥꯝ ꯅꯨꯡꯉꯥꯏꯇꯦ ꯍꯣ ꯍꯥ ꯍꯥꯏꯔꯛꯄꯗꯅꯦ ꯅꯣꯏ ꯂꯩꯇꯕꯁꯦ ꯅꯨꯡꯉꯥꯏꯇꯦꯕ ꯑꯉꯥꯡ ꯅꯨꯄꯤꯗꯤ ꯀꯃꯥꯏ ꯀꯃꯥꯏ ꯇꯧꯔꯤ ꯀꯔꯤꯇꯧꯅꯤꯒꯦ ꯅꯪꯒꯤ ꯅꯪꯒꯤ ꯌꯨꯝꯒꯤ ꯏꯪꯈꯣꯟꯁꯤꯡ ꯌꯦꯡꯗꯅ ꯑꯩꯈꯣꯏꯒꯤ ꯀꯩꯅꯣꯁꯤꯡ ꯌꯦꯡ ꯂꯩꯔꯦꯗꯅ ꯅꯣꯏꯁꯨ ꯂꯥꯛꯑꯒ ꯅꯣꯏꯁꯨ ꯅꯣꯏꯒꯤ ꯀꯩꯅꯣꯁꯤꯡꯁꯦ ꯈꯔ ꯌꯦꯡꯁꯤꯜꯂꯗꯤ ꯐꯕ ꯍꯣꯏ ꯍꯣꯏ ꯍꯣꯏ ꯍꯣꯏ ꯌꯦꯡꯕꯩ ꯋꯥꯕꯨꯗꯤ ꯑꯩꯈꯣꯏꯅꯁꯨ ꯌꯦꯡꯁꯜꯂꯤ ꯑꯗꯨ ꯑꯣꯏꯔꯁꯨ ꯍꯥꯟꯅ ꯌꯦꯡꯏꯉꯤꯉꯩꯗ ꯑꯩꯈꯣꯏ ꯂꯩꯃꯤꯟꯅꯔꯤꯉꯩꯗ ꯅꯨꯡꯉꯥꯏꯕꯗꯣ ꯑꯗꯨꯃꯥꯏꯅ ꯅꯨꯡꯉꯥꯏꯅꯕ ꯅꯨꯡꯉꯥꯏꯅꯕꯀꯣ ꯅꯣꯏꯁꯨ ꯑꯃꯨꯛ ꯂꯥꯛꯑꯣ ꯍꯥꯏꯕ ꯑꯣ ꯍꯣꯏ ꯍꯣꯏ ꯍꯣꯏ

ꯍꯣꯏ ꯍꯣꯏ ꯍꯣꯏ ꯍꯣꯏ ꯊꯝꯃꯣ ꯊꯝꯃꯣ ꯎꯝ